ꯑꯩꯅ ꯄꯥꯝꯖꯕ ꯏꯁꯩꯗ ꯍꯥꯏꯔꯒꯗꯤ ꯒꯣꯁꯄꯦꯜ ꯏꯁꯩ ꯑꯩꯅ ꯋꯥꯈꯜ ꯅꯨꯡꯉꯥꯏꯇꯕ ꯑꯗꯨꯒ ꯑꯩꯒꯤ ꯄꯨꯛꯅꯤꯡꯗ ꯋꯥꯈꯜꯗ ꯑꯩꯉꯣꯟꯗ ꯄꯥꯡꯒꯜ ꯌꯥꯝ ꯄꯤ ꯑꯩꯅ ꯑꯀꯤꯕ ꯀꯌꯥꯗꯒꯤ ꯋꯥꯈꯜ ꯄꯨꯝꯅꯃꯛ ꯊꯥꯗꯣꯛꯂꯒ ꯏꯁꯣꯔꯒꯤ ꯃꯅꯥꯛꯇ ꯆꯪꯕ ꯌꯥꯝꯅ ꯅꯛꯁꯤꯜꯍꯜꯂꯤ ꯑꯩꯉꯣꯟꯗ ꯐꯣꯀꯁ ꯑꯗꯨꯒ ꯑꯩꯒꯤ ꯄꯨꯟꯁꯤꯗ ꯋꯥꯍꯩ ꯃꯥꯒꯤ ꯋꯥꯒꯤ ꯑꯗꯨꯒ ꯑꯩꯒꯤ ꯋꯥꯈꯜ ꯏꯁꯇꯔꯦꯁ ꯔꯤꯂꯤꯐ ꯇꯧꯕ ꯉꯝꯃꯤ